ꯃꯍꯩꯔꯣꯏꯁꯤꯡꯅ ꯑꯋꯥꯡꯕ ꯊꯥꯛꯀꯤ ꯃꯍꯩ ꯃꯁꯤꯡ ꯑꯃꯁꯨꯡ ꯀꯣꯂꯦꯖ ꯁꯤꯡꯒꯤꯗꯃꯛ ꯗꯦꯜꯂꯤꯒꯨꯝꯕ ꯑꯗꯒꯤ ꯕꯦꯡꯒꯂꯣꯔ ꯒꯨꯝꯕ ꯌꯥꯝ ꯆꯠꯀꯜꯂꯤ ꯑꯁꯤꯒꯨꯝꯕꯗ ꯑꯗꯒꯤ ꯃꯍꯩꯔꯣꯏꯁꯤꯡꯅ ꯈ꯭ꯋꯥꯏꯗꯒꯤ ꯂꯧꯒꯟꯕ ꯁꯕꯖꯦꯛꯁꯦ ꯑꯩꯈꯣꯏꯒꯤ ꯁꯥꯏꯟꯁ ꯔꯣꯝꯗ ꯀꯣꯃꯔꯁ ꯀꯨꯝꯕ ꯏꯟꯖꯤꯅꯤꯌꯥꯔꯤꯡ ꯕꯤꯌꯦꯠ ꯃꯦꯗꯤꯀꯦꯜ ꯑꯁꯤꯒꯨꯝꯕꯁꯤ ꯌꯥꯝ ꯂꯧꯒꯜꯂꯤ ꯈ꯭ꯋꯥꯏꯗꯒꯤ ꯌꯥꯝꯅ ꯍꯥꯏꯔꯒꯗꯤ ꯑꯩꯈꯣꯏꯒꯤ ꯀꯣꯃꯔꯁ ꯕꯤꯖꯤꯅꯦꯁ ꯑꯦꯗꯃꯤꯅꯤꯁꯇ꯭ꯔꯦꯇꯤꯕ ꯑꯁꯤꯒꯨꯝꯕꯁꯤꯅ ꯈ꯭ꯋꯥꯏꯗꯒꯤ ꯌꯥꯝꯅ ꯂꯧꯒꯜꯂꯤ